ꯑꯧ ꯃꯥꯅꯦ ꯃꯥꯅꯦ ꯁꯥꯔꯁꯤꯕꯨ ꯀꯗꯥꯏꯗꯒꯤꯅꯣ ꯑꯣ ꯏꯟꯅꯔ ꯂꯥꯏꯟ ꯄꯥꯔꯃꯤꯠ ꯂꯧꯕ ꯌꯥꯒꯅꯤ ꯑꯗꯣꯝꯒꯤ ꯄꯥꯟ ꯀꯥꯔꯠ ꯑꯃꯗꯤ ꯑꯙꯥꯔ ꯀꯥꯔꯠ ꯌꯥꯎ ꯌꯥꯎꯕꯤꯕ꯭ꯔꯣ ꯑꯥ ꯑꯣ ꯐꯔꯦ ꯐꯔꯦ ꯂꯥꯛꯄꯤꯔꯣ ꯑꯗꯨꯒ ꯄꯥꯟ ꯀꯥꯔꯠ ꯂꯧꯕꯤꯕ ꯑꯗꯣ ꯑꯩꯈꯣꯏꯒꯤꯁꯦ ꯅꯨꯃꯤꯠ ꯃꯉꯥꯅꯤ ꯈꯛꯇꯒꯤꯅꯦ ꯅꯨꯃꯤꯠ ꯃꯉꯥꯅꯤꯒꯤ ꯚꯦꯂꯤꯗꯤꯇꯤ ꯑꯣꯏꯒꯗꯕꯅꯦ ꯑꯧ ꯌꯥꯒꯅꯤ ꯑꯗꯨ ꯁꯣꯝ ꯑꯣꯐꯤꯁꯇ ꯂꯥꯛꯄꯤꯔꯒ ꯑꯀꯨꯞꯄ ꯃꯔꯣꯜ ꯈꯪꯕꯤꯕ ꯌꯥꯒꯅꯤ